ꯑꯩꯈꯣꯏ ꯏꯆꯤꯟ ꯏꯅꯥꯎ ꯃꯔꯤ ꯁꯨꯏꯑꯦꯕꯀꯣ ꯑꯩꯅ ꯑꯍꯟꯅꯦꯕ ꯑꯅꯤ ꯅꯨꯄꯤ ꯑꯅꯤ ꯂꯩꯔꯦ ꯑꯗꯨ ꯏꯈꯥꯗ ꯏꯅꯥꯎꯅꯨꯄꯥ ꯑꯃ ꯂꯩꯔꯦ ꯑꯗꯣ ꯑꯩꯈꯣꯏ ꯑꯩꯈꯣꯏ ꯃꯔꯤꯒꯤ ꯈꯦꯅꯕ ꯍꯥꯏꯔꯒꯗꯤ ꯑꯩꯈꯣꯏ ꯃꯔꯤ ꯁꯛꯁꯦ ꯑꯁꯤꯁꯤ ꯑꯗꯨꯝ ꯈꯔ ꯈꯔ ꯑꯗꯨꯝ ꯈꯦꯅꯔꯦꯕꯀꯣ ꯃꯃꯤꯠ ꯂꯥꯎꯕ ꯌꯥꯎꯔꯦ ꯃꯃꯤꯠ ꯆꯞꯄ ꯌꯥꯎꯔꯦ ꯑꯗꯒꯤ ꯑꯗꯨꯝ ꯃꯅꯥꯇꯣꯟ ꯇꯨꯝꯕ ꯌꯥꯎꯔꯦ ꯃꯅꯥꯇꯣꯟ ꯅꯝꯕꯁꯨ ꯌꯥꯎꯔꯦ ꯑꯗꯨꯒ ꯁꯥꯖꯠ ꯂꯤꯆꯠꯇ ꯍꯥꯏꯔꯒꯗꯤ ꯌꯥꯝ ꯈꯦꯅꯒ꯭ꯔꯦ ꯁꯥꯖꯠ ꯂꯤꯆꯠꯇ ꯃꯤ ꯑꯩꯈꯣꯏ ꯏꯆꯤꯟ ꯏꯅꯥꯎ ꯑꯣꯏꯕꯇꯥꯔꯁꯨ ꯃꯥꯟꯅꯕ ꯍꯥꯏꯗꯨ ꯂꯩꯇꯦꯕ ꯑꯩꯈꯣꯏꯗꯤ ꯑꯩꯒꯤꯅ ꯑꯩꯈꯣꯏ ꯍꯦꯛ ꯑꯩꯒꯤ ꯍꯦꯛ ꯏꯈꯥꯁꯤ ꯑꯁꯤꯗꯤ ꯌꯥꯝ ꯒ꯭ꯌꯥꯟ ꯇꯥꯏ ꯏꯪ ꯇꯞꯄꯤ ꯑꯗꯨꯒ ꯃꯥꯗꯤ ꯌꯥꯝꯅꯁꯨ ꯐꯩ ꯑꯍꯜ ꯑꯃꯟꯅ ꯉꯥꯡꯕ ꯁꯛꯄ ꯑꯩꯈꯣꯏ ꯌꯥꯝ ꯂꯧꯏ ꯍꯥꯏꯇꯥꯔꯦ ꯃꯃꯥ ꯃꯄꯥꯅ ꯉꯥꯡꯕ ꯀꯩꯔꯣꯜ ꯂꯩꯀꯥꯏꯅ ꯉꯥꯡꯕꯁꯤ ꯃꯥꯗꯤ ꯌꯥꯝ ꯇꯥꯏ ꯌꯥꯝ ꯐꯩ ꯏꯪ ꯇꯞꯄꯤ ꯃꯁꯛꯇꯨꯇ ꯎꯕꯗꯁꯨ ꯏꯪ ꯇꯞꯄ ꯑꯗꯨꯝ ꯃꯥꯜꯂꯦꯕ ꯀꯣ ꯑꯗꯨ ꯃꯥꯗꯤ ꯐꯩ ꯑꯗꯨꯒ ꯑꯩꯈꯣꯏ ꯑꯍꯨꯝ ꯁꯨꯕꯤꯁꯤꯅ ꯈꯔ ꯐꯥꯎꯑꯦ ꯃꯥꯗꯤꯅꯦ ꯍꯦꯛꯇ ꯃꯤꯅ ꯑꯍꯟꯅ ꯉꯥꯡꯕꯁꯤ ꯃꯆꯤꯟꯁꯤ ꯑꯗꯨꯝ ꯈꯨꯝꯕꯤꯅꯤ ꯑꯃ ꯉꯥꯡꯉꯦ ꯑꯅꯤ ꯉꯥꯡꯉꯦ ꯑꯗꯨꯝ ꯃꯥꯗꯤ ꯈꯨꯝꯃꯛꯀꯅꯤ ꯑꯗꯨ ꯃꯥꯅ ꯑꯃꯨꯛꯅꯦ ꯑꯔꯥꯟꯕꯗꯤ ꯌꯥꯗꯦꯕ ꯃꯥꯗꯤ ꯑꯔꯥꯟꯕ ꯌꯥꯗꯦ ꯑꯗꯨꯒ ꯃꯥ ꯑꯗꯨꯝ ꯐꯩ ꯑꯗꯣ ꯃꯁꯛꯇꯤ ꯃꯥꯅ ꯈꯔ ꯃꯨꯏ ꯑꯁ ꯑꯩꯈꯣꯏ ꯑꯇꯣꯝꯕꯗꯨꯗꯤ ꯂꯣꯏꯔꯦ ꯑꯇꯣꯝꯕꯗꯨꯗꯤ ꯈꯨꯑꯣꯛꯇ ꯑꯃ ꯃꯁꯛꯁꯨ ꯊꯤꯕ ꯑꯗꯨꯒꯅꯦ ꯑꯣꯛꯄꯁꯨ ꯈꯨꯑꯣꯛꯇ ꯑꯃ ꯑꯣꯛꯇꯦ ꯃꯥꯗꯤꯅꯦ ꯃꯤꯒꯤ ꯃꯤ ꯈꯠꯅꯔꯦ ꯃꯥ ꯑꯗꯨꯝ ꯍꯦꯛꯇ ꯌꯥꯎ ꯂꯩꯔꯝꯃꯅꯤ ꯑꯗꯒꯤ ꯃꯤꯒ ꯀꯩꯅꯣ ꯀꯣꯏ ꯆꯠꯂꯦ ꯏꯃꯨꯡꯗ ꯇꯥꯛꯑꯝꯗꯕꯤ ꯊꯣꯛ ꯆꯠꯈꯤꯅꯤ ꯑꯗꯩ ꯁꯣꯝꯅꯥꯀꯟꯗꯅ ꯍꯦꯛꯇ ꯊꯤꯅꯕꯗ ꯊꯤꯅꯕꯗ ꯃꯥ ꯃꯥꯡꯈꯔꯦꯒꯤ ꯊꯤꯅꯕꯗ ꯑꯗꯨꯃꯥꯏꯅ ꯇꯧꯕ ꯃꯌꯥꯝ ꯑꯃ ꯌꯥꯎꯑꯦꯕ ꯑꯗꯒꯤ ꯃꯥꯅ ꯄꯥꯝꯕ ꯄꯣꯠ ꯑꯃ ꯃꯥꯅ ꯄꯥꯝꯕ ꯒꯔꯤ ꯑꯃ ꯁꯝꯅꯃꯛꯇꯕꯨ ꯖꯦ ꯁꯤ ꯕꯤ ꯆꯠꯈ꯭ꯔꯦꯗꯅ ꯖꯦ ꯁꯤ ꯕꯤ ꯗꯨꯒꯤ ꯃꯇꯨꯡ ꯏꯟꯅꯔꯒ ꯑꯗꯨꯝ ꯆꯠꯈꯤꯗꯣꯏꯕ ꯀꯥꯏ ꯌꯧꯃꯩ ꯀꯥꯏ ꯌꯧꯃꯩ ꯈꯪꯄꯣꯅꯠꯇꯦ ꯍꯣꯔꯦꯟ ꯌꯨꯝꯗꯅ ꯊꯤꯅꯗꯣꯏꯕ ꯑꯗꯨꯝꯕꯩ ꯑꯩꯈꯣꯏ ꯃꯔꯤꯁꯤꯒꯤ ꯈꯦꯅꯕ ꯑꯗꯒꯤ ꯃꯥꯟꯅꯗꯕ ꯈꯔꯗꯤ ꯂꯩꯔꯦꯕ ꯃꯥꯟꯅꯕ ꯍꯥꯏꯔꯒꯗꯤ ꯁꯛꯇ ꯃꯥꯟꯅꯕ ꯍꯥꯏꯔꯒꯗꯤ ꯑꯩꯈꯣꯏ ꯑꯩꯒꯥ ꯑꯗꯒꯤ ꯑꯩꯈꯣꯏ ꯑꯍꯨꯝꯁꯨꯕ ꯑꯩꯈꯣꯏ ꯏꯅꯥꯎꯄꯤꯁꯤꯃꯒꯕꯨꯗꯤ ꯈꯔ ꯃꯥꯟꯅꯩꯑꯦꯕꯀꯣ ꯑꯗꯨꯒ ꯌꯥꯏꯃꯕꯤꯁꯤꯒꯁꯨ ꯑꯗꯨꯝ ꯍꯥꯏꯐꯦꯠ ꯍꯥꯏꯐꯦꯠꯇꯤ ꯃꯥꯟꯅꯩ ꯍꯥꯏꯑꯦ ꯁꯛꯇ ꯑꯗꯨ ꯑꯣꯏꯇꯥꯔꯁꯨ ꯌꯥꯝꯗꯤ ꯃꯥꯟꯅꯗꯦ ꯑꯩꯈꯣꯏ ꯑꯍꯟꯁꯤꯒ ꯑꯍꯨꯝ ꯁꯨꯕꯤ ꯑꯩꯒ ꯑꯍꯨꯝꯁꯨꯕꯤꯁꯤꯒꯗꯤ ꯈꯔ ꯃꯥꯟꯅꯩ ꯑꯩꯈꯣꯏ ꯑꯇꯣꯝꯕꯁꯤꯅ ꯑꯃꯨꯛ ꯃꯁꯛꯁꯨ ꯈꯔ ꯊꯤꯌꯦꯕ ꯃꯥꯗꯤ ꯃꯁꯛ ꯊꯤꯕꯩ ꯃꯇꯤꯛ ꯊꯣꯛꯄ ꯉꯥꯡꯅꯕꯁꯨ ꯊꯤ ꯑꯗꯒꯤ ꯂꯥꯏꯔꯤꯛꯁꯨ ꯃꯥꯗꯤ ꯈꯔ ꯋꯥꯠꯂꯦ ꯂꯥꯏꯔꯤꯛ ꯂꯥꯏꯁꯨꯁꯤ ꯈꯔ ꯃꯥ ꯏꯗꯨꯀꯦꯁꯟꯒꯤ ꯃꯉꯥꯜꯁꯤ ꯃꯉꯣꯟꯗ ꯈꯔ ꯂꯩꯇꯦꯕ ꯂꯥꯏꯔꯤꯛ ꯇꯝꯃꯣꯁꯨ ꯇꯝꯅꯤꯡꯗꯕꯤ ꯁ꯭ꯀꯨꯟ ꯆꯠꯂꯣꯁꯨ ꯆꯠꯇꯕꯤ ꯇꯥꯨꯏꯁꯟ ꯆꯠꯂꯣꯁꯨ ꯑꯗꯨꯝ ꯁꯦꯔꯥꯟ ꯇꯨꯔꯥꯟ ꯑꯗꯨꯝ ꯇꯧꯔ ꯂꯩꯕꯤ ꯑꯗꯣ ꯑꯩꯈꯣꯏ ꯌꯥꯏꯃꯕꯤꯁꯤꯅꯦꯕ ꯈ꯭ꯋꯥꯏꯗꯩ ꯌꯥꯝꯅ ꯒꯌꯥꯟ ꯇꯥꯔꯤꯁꯤ ꯃꯥꯗꯤ ꯌꯥꯝꯅ ꯐꯩ ꯃꯥꯗꯤ ꯒꯌꯥꯟ ꯌꯥꯝ ꯇꯥꯏ ꯑꯗꯨꯒ ꯂꯥꯏꯔꯤꯛ ꯂꯥꯏꯁꯨꯒꯤꯗ ꯑꯣꯏꯔꯒꯁꯨ ꯑꯗꯨꯝ ꯒꯌꯥꯟ ꯇꯥꯏꯑꯕ ꯑꯗꯨꯝ ꯑꯣꯖꯥ ꯒꯨꯔꯨꯅ ꯍꯥꯏꯕ ꯑꯗꯨꯝ ꯏꯜꯂꯦꯕ ꯑꯗꯣ ꯑꯩꯈꯣꯏ ꯑꯍꯨꯝ ꯁꯨꯕꯤꯁꯤꯁꯨꯅꯦ ꯃꯆꯤꯟꯗꯤ ꯀꯟꯕ ꯃꯆꯤꯟ ꯈꯨꯀꯟ ꯑꯃ ꯃꯥꯒ ꯄꯥꯟꯅꯗꯧ ꯃꯤ ꯂꯩꯇꯦ ꯑꯩꯈꯣꯏ ꯂꯩꯀꯥꯏꯗꯨꯗ ꯃꯥꯁꯤ ꯌꯥꯝ ꯃꯆꯤꯟ ꯀꯟꯕꯒꯤ ꯆꯥꯡꯁꯦ ꯑꯗꯣ ꯃꯔꯤ ꯁꯨꯕꯁꯤꯗꯤ ꯍꯥꯏ ꯀꯥꯟꯅꯗ꯭ꯔꯦ ꯃꯥꯗꯤ ꯑꯐꯕ ꯃꯥꯒꯤ ꯑꯐꯕ ꯂꯧꯈꯠꯅꯤꯡꯉꯥꯏ ꯑꯃꯐꯥꯎ ꯂꯩꯇꯦ ꯍꯧꯖꯤꯛꯇꯤ ꯄꯤꯛꯏꯕꯀꯣ ꯍꯌꯦꯡ ꯈꯔ ꯆꯥꯎꯔꯀꯥꯟꯗ ꯐꯔꯛꯄꯩꯗꯤ ꯈꯪꯗꯦ ꯍꯧꯖꯤꯛ ꯄꯤꯛꯏꯉꯩꯗꯗꯤ ꯑꯃꯣꯃꯩ ꯉꯥꯡꯅ ꯁꯛꯅꯕ ꯃꯆꯦꯅ ꯉꯥꯡꯏꯅꯤ ꯏꯃꯥꯅ ꯉꯥꯡꯏ ꯏꯄꯥꯅ ꯉꯥꯡꯏ ꯑꯝꯐꯥꯎ ꯂꯩꯇꯦ ꯑꯗꯨꯅ ꯑꯩꯈꯣꯏ ꯏꯆꯤꯟꯅꯥꯎ ꯑꯩꯈꯣꯏ ꯃꯔꯤ ꯄꯣꯛꯄꯁꯤꯗ ꯑꯩꯅ ꯍꯥꯏꯁꯤꯅꯤ ꯈ꯭ꯋꯥꯏꯗꯒꯤ ꯌꯥꯝꯅ ꯑꯩꯈꯣꯏ ꯏꯁꯥ ꯑꯩ ꯏꯁꯥ ꯊꯥꯗꯕꯤꯗ ꯈ꯭ꯋꯥꯏꯗꯒꯤ ꯌꯥꯝ ꯐꯔꯤꯁꯤ ꯑꯩꯈꯣꯏ ꯑꯅꯤꯁꯨꯕꯤ ꯁꯤꯃ ꯈꯔ ꯐꯔꯦ ꯑꯍꯨꯝꯁꯨꯕꯤ ꯁꯤꯅ ꯑꯃꯨꯛꯅꯦ ꯃꯆꯤꯟ ꯈꯔ ꯀꯟꯕꯒꯤ ꯋꯥꯅꯤ ꯃꯥꯁꯨ ꯑꯗꯨꯝ ꯐꯩ ꯉꯥꯡꯕꯅ ꯁꯥꯅꯕ ꯑꯗꯨꯝ ꯌꯥꯏꯑꯦꯕ ꯑꯗꯣ ꯃꯔꯤꯁꯨꯕꯨ ꯁꯤꯗꯤꯅꯦ ꯑꯍꯣꯛꯄꯝꯒꯤ ꯑꯣꯏꯅꯗꯤ ꯃꯥ ꯂꯧꯈꯠꯄ ꯌꯥꯕ ꯑꯝꯐꯥꯎ ꯂꯩꯇꯦ ꯃꯥ ꯌꯥꯝ ꯑꯣꯛꯇꯔꯤ ꯃꯥꯗꯤ ꯈꯨꯑꯣꯛꯇ ꯑꯃ ꯍꯥꯏ ꯀꯥꯟꯅꯗꯦ ꯃꯥꯒꯤ ꯑꯣꯛꯇꯕꯒꯤ ꯋꯥꯔꯤ ꯌꯦꯡꯉꯨ ꯌꯥꯝ ꯂꯩꯈꯔꯦ ꯖꯦ ꯁꯤ ꯕꯤ ꯒꯥꯔꯤ ꯖꯦ ꯁꯤ ꯕꯤ ꯄꯥꯝꯃꯦ ꯁꯨꯝ ꯒꯥꯔꯤ ꯆꯠꯈꯤꯅꯤ ꯁꯨꯝ ꯃꯇꯨꯡ ꯏꯟꯅ ꯁꯨꯝ ꯃꯇꯨꯡ ꯏꯟꯅꯈꯤꯅꯤ ꯑꯥ ꯀꯥꯏ ꯌꯧꯅ ꯆꯠꯈꯤ ꯂꯩꯔꯝꯅꯤ ꯑꯃꯨꯛ ꯊꯤꯅꯗꯣꯏꯕ ꯑꯗꯩꯅꯦ ꯃꯤ ꯍꯦꯛ ꯐꯨꯅꯔꯦꯗꯅ ꯃꯥ ꯑꯗꯨꯝ ꯌꯥꯎ ꯂꯩꯔꯝꯃꯅꯤ ꯑꯗꯩꯅꯦ ꯑꯗꯨꯝ ꯃꯤꯅꯁꯨ ꯑꯗꯨꯝ ꯐꯨꯔꯒ ꯑꯗꯨꯝ ꯊꯥꯗꯣꯔꯛꯇꯣꯔꯤꯕ ꯑꯗꯨꯃꯥꯏꯅ ꯈꯔ ꯍꯥꯏꯗꯤ ꯅꯨꯄꯤꯒ ꯅꯨꯄꯥꯒ ꯑꯩꯈꯣꯏ ꯅꯨꯄꯤ ꯑꯍꯨꯝ ꯄꯣꯛꯄꯁꯤꯅ ꯑꯃꯨꯛ ꯑꯗꯨꯝꯕꯒꯤ ꯃꯤꯒ ꯈꯠꯅ ꯆꯩꯅꯕ ꯍꯥꯏꯗꯨ ꯂꯩꯇꯔꯦ ꯑꯗꯩ ꯃꯥꯗꯤ ꯄꯨꯔꯥ ꯅꯨꯄꯥ ꯑꯣꯏꯕꯒꯤ ꯅꯨꯄꯥ ꯆꯞꯆꯥꯅ ꯑꯗꯨꯝ ꯊꯣꯛꯂꯛꯑꯦꯕ ꯃꯤꯁꯨ ꯀꯤꯗꯕꯤ ꯑꯗꯒꯤ ꯑꯍꯟꯅ ꯉꯥꯡꯉꯁꯨ ꯑꯈꯣꯏ ꯑꯍꯟꯅ ꯉꯥꯡꯉꯤꯁꯤ ꯑꯩ ꯐꯍꯟꯅꯤꯡꯕꯩꯅꯤꯒ ꯍꯥꯏꯔ ꯑꯝꯃꯣꯛ ꯈꯟꯗꯕꯤꯗꯣ ꯑꯗꯨꯃꯥꯏ ꯇꯧꯑꯦꯕ ꯑꯩꯈꯣꯏꯁꯨ ꯑꯗꯨꯝ ꯍꯥꯏꯗꯤ ꯑꯦ ꯑꯍꯟꯅ ꯉꯥꯡꯏꯁꯤ ꯀꯔꯤ ꯂꯩꯒꯦꯅ ꯑꯗꯨꯝ ꯈꯜꯂꯦ ꯍꯥꯏꯕ ꯋꯥꯈꯟꯗꯣ ꯈꯨꯝ ꯌꯥꯕ ꯀꯥꯟꯗꯁꯨ ꯈꯨꯝꯃꯤ ꯈꯨꯝ ꯌꯥꯗ ꯀꯥꯟꯗꯁꯨ ꯈꯨꯝꯗꯦꯕ ꯑꯗꯣ ꯑꯩꯈꯣꯏ ꯑꯇꯣꯝꯕꯤꯁꯤꯅ ꯑꯃꯨꯛ ꯑꯩꯈꯣꯏ ꯑꯅꯤꯁꯨꯕꯨꯁꯤ ꯑꯅꯤꯁꯨꯕꯤ ꯏꯅꯥꯎꯄꯤꯁꯤꯅ ꯑꯃꯨꯛꯅꯦ ꯀꯃꯥꯏꯅ ꯇꯧꯒꯦꯗ ꯃꯥꯁꯤꯅ ꯑꯃꯨꯛ ꯃꯤ ꯋꯥꯁꯨ ꯀꯥ ꯍꯦꯟꯅ ꯉꯥꯡꯒꯟꯗꯦꯕ ꯆꯒꯠ ꯆꯒꯠ ꯇꯧꯒꯟꯗꯦꯕ ꯋꯥꯁꯦ ꯉꯥꯡꯒꯟꯗꯦꯕ ꯃꯥꯗꯤ ꯏꯆꯝ ꯆꯝꯃꯦꯕ ꯃꯤ ꯅꯣꯡꯁꯨ ꯄꯥꯛ ꯍꯦꯟꯅ ꯀꯧꯗꯕ ꯃꯤꯗꯥ ꯏꯔꯨ ꯂꯨꯔꯒ ꯂꯩꯕꯤꯗꯨ ꯑꯗꯨꯃꯥꯏꯅ ꯇꯧꯑꯦꯕ ꯑꯗꯩ ꯑꯃꯨꯛ ꯑꯍꯨꯝꯁꯨꯕ ꯑꯗꯨꯝ ꯈꯦꯅꯔꯦ ꯍꯥꯏꯇꯥꯔꯦ ꯁꯥꯖꯠ ꯂꯤꯆꯠꯇꯗꯤ ꯑꯗꯣ ꯁꯛꯇ ꯍꯥꯏꯔꯒꯗꯤ ꯑꯩꯈꯣꯏ ꯑꯍꯟ ꯑꯩꯒ ꯑꯍꯨꯝꯁꯨꯕꯤ ꯁꯤꯒꯅ ꯈꯔ ꯃꯥꯟꯅꯔꯦ ꯑꯗꯣ ꯁꯥꯖꯠ ꯂꯤꯆꯠꯇꯤ ꯑꯩꯈꯣꯏ ꯃꯔꯤꯃꯛ ꯑꯝꯐꯥꯎ ꯃꯥꯟꯅꯗꯦ ꯍꯥꯏꯗꯤ ꯃꯥ ꯃꯥꯒꯤ ꯑꯗꯨꯝ ꯍꯩꯅꯕꯤ ꯃꯥ ꯃꯥꯒꯤ ꯑꯗꯨꯝ ꯋꯥꯉꯥꯡ ꯁꯉꯥꯡ ꯃꯥ ꯃꯥꯒꯤ ꯑꯗꯨꯝ ꯂꯤꯆꯠ ꯁꯥꯖꯠꯁꯦ ꯑꯗꯨꯝ ꯈꯔ ꯈꯔꯗꯤ ꯑꯗꯨꯝ ꯂꯩ ꯍꯥꯏꯇꯥꯔꯦ ꯑꯗꯣ ꯈ꯭ꯋꯥꯏꯗꯒꯤ ꯐꯠꯇꯔꯤꯁꯤꯅ ꯑꯇꯣꯝꯕ